ꯃꯅꯤꯄꯨꯔ ꯂꯣꯜ ꯑꯁꯤ ꯑꯩꯈꯣꯏꯒꯤ ꯍꯥꯏꯔꯤꯕ ꯃꯅꯤꯄꯨꯔ ꯂꯝꯗꯝ ꯑꯁꯤꯗꯗꯤ ꯌꯥꯝꯅ ꯃꯔꯨꯑꯣꯏꯕ ꯂꯣꯜ ꯑꯃ ꯈꯛꯅꯤ ꯑꯩꯈꯣꯏꯒꯤ ꯑꯉꯥꯡ ꯅꯨꯄꯤꯁꯤꯡ ꯇꯥꯛꯄ ꯃꯇꯝꯗꯁꯨ ꯍꯥꯏꯔꯤꯕ ꯃꯅꯤꯄꯨꯔ ꯂꯦꯡꯒ꯭ꯋꯦꯁ ꯑꯁꯤꯅ ꯑꯩꯈꯣꯏꯅ ꯇ꯭ꯔꯥꯟꯁꯂꯦꯠ ꯇꯧꯕ ꯇꯥꯔꯗꯤ ꯃꯈꯣꯏꯗ ꯍꯦꯟꯅ ꯚꯥꯞ ꯇꯥꯕ ꯒ꯭ꯌꯥꯟ ꯇꯥꯕ ꯍꯥꯏꯕ ꯄꯣꯠꯁꯛ ꯑꯗꯨ ꯑꯣꯏ ꯑꯗꯨꯅ ꯃꯔꯝ ꯑꯣꯏꯗꯨꯅ ꯑꯩꯈꯣꯏꯒꯤ ꯃꯅꯤꯄꯨꯔꯁꯤ ꯀꯌꯥꯒꯤ ꯃꯇꯤꯛ ꯃꯔꯨꯑꯣꯏꯒꯦ ꯍꯥꯏꯕ ꯃꯇꯝꯗ ꯑꯇꯣꯞ ꯑꯇꯣꯞꯄ ꯖꯒꯥꯁꯤꯡꯗꯁꯨ